ꯑꯉꯥꯡꯁꯤꯡꯅ ꯂꯧꯎ ꯁꯤꯡꯎꯕ ꯁꯥ ꯁꯟ ꯂꯣꯏꯕ ꯑꯄꯤꯛꯄ ꯀ꯭ꯔꯕꯥꯔ ꯇꯧꯕ ꯑꯃꯁꯨꯡ ꯎ ꯁꯨꯕꯒꯨꯝꯕ ꯔꯤꯄꯤꯌꯥꯔꯤꯡ ꯐ꯭ꯂꯣꯔ ꯃꯤꯜ ꯌꯦꯟ ꯉꯥꯅꯨ ꯂꯣꯏꯕ ꯁꯪꯒꯣꯝ ꯁꯨꯝꯕ ꯑꯁꯤꯒꯨꯝꯕ ꯊꯕꯛꯁꯤꯡꯁꯦ ꯃꯔꯨꯑꯣꯏꯅ ꯑꯍꯥꯟꯕꯗ ꯃꯈꯣꯏꯅ ꯃꯃꯥ ꯃꯄꯥꯗꯒꯤ ꯇꯝꯃꯦ ꯑꯗꯨꯒ ꯃꯁꯤꯒꯨꯝꯕ ꯊꯕꯛꯁꯦ ꯈꯨꯡꯒꯪꯗꯅ ꯑꯌꯥꯝꯕ ꯇꯧꯏ ꯈꯨꯡꯒꯪꯒꯤ ꯃꯤꯁꯤꯡꯁꯤꯅ ꯁꯤꯒꯨꯝꯕ ꯊꯕꯛꯁꯦ ꯑꯌꯥꯝꯕ ꯇꯧꯑꯦ ꯑꯗꯨꯅ ꯃꯈꯣꯏꯒꯤ ꯃꯃꯥ ꯃꯄꯥꯁꯤꯡꯅ ꯇꯧꯔꯤꯕꯗꯨꯗꯒꯤ ꯃꯈꯣꯏꯅ ꯇꯝꯃꯤ ꯑꯗꯨꯒ ꯃꯃꯥ ꯃꯄꯥꯁꯤꯡꯅꯁꯨ ꯊꯑꯣꯏꯅ ꯃꯈꯣꯏꯗ ꯃꯁꯤꯒꯤ ꯊꯕꯛꯁꯦ ꯇꯧ ꯍꯥꯏꯗꯅ ꯊꯧꯗꯥꯕ ꯃꯇꯝꯗꯁꯨ ꯑꯗꯨꯝ ꯃꯈꯣꯏꯗ ꯑꯦꯛꯁꯄꯤꯔꯦꯁ ꯂꯩꯍꯧꯏ ꯃꯈꯣꯏꯅ ꯃꯍꯩ ꯃꯔꯣꯡ ꯑꯃꯁꯨꯡ ꯑꯇꯩ ꯁꯤꯟꯐꯝꯁꯤꯡꯒꯤ ꯃꯇꯥꯡꯗ ꯇꯝꯕ ꯃꯇꯝꯗ ꯃꯔꯨꯑꯣꯏꯅꯗꯤ ꯃꯃꯥ ꯃꯄꯥꯅꯤ ꯑꯗꯨꯒ ꯑꯅꯤꯁꯨꯕ ꯍꯥꯏꯔꯒꯅ ꯃꯁꯤꯁꯦ ꯇꯝꯅꯅꯕꯒꯤꯗꯃꯛꯇ ꯑꯩꯈꯣꯏꯒꯤ ꯀꯣꯔ꯭ꯁ ꯀꯨꯝꯕꯁꯨ ꯍꯥꯡꯗꯕ ꯅꯠꯇꯦ ꯀꯣꯂꯦꯖꯁꯤꯡꯗ ꯁꯝꯅ ꯑꯩꯈꯣꯏꯒꯤ ꯃꯅꯤꯄꯨꯔꯗ ꯀꯝꯃꯨꯅꯤꯇꯤ ꯀꯣꯂꯦꯖ ꯗꯦꯝ ꯀꯣꯂꯦꯖꯇ ꯂꯩꯔꯤꯕꯁꯦ ꯃꯁꯤꯅ ꯀꯃꯥꯏꯅ ꯍꯩ ꯁꯨꯡꯒꯅꯤ ꯀꯃꯥꯏꯅ ꯊꯕꯛ ꯇꯧꯒꯅꯤ ꯀꯃꯥꯏꯅ ꯐ꯭ꯂꯣꯔ ꯃꯤꯜ ꯁꯥꯒꯅꯤ ꯌꯦꯟ ꯉꯥꯅꯨ ꯂꯣꯏꯕ ꯁꯪꯒꯣꯝ ꯁꯨꯝꯕ ꯑꯁꯤꯒꯨꯝꯕ ꯊꯕꯛ ꯃꯌꯥꯝꯁꯦ ꯑꯩꯈꯣꯏꯗ ꯂꯣꯏꯅ ꯇꯥꯛꯄꯤꯑꯦꯕ ꯇꯝꯕꯤꯑꯦꯕ ꯑꯗꯨꯅ ꯃꯁꯤꯒꯤ ꯃꯌꯥꯝꯁꯦ ꯃꯔꯨꯑꯣꯏꯅꯗꯤ ꯑꯩꯈꯣꯏꯅ ꯏꯃꯥ ꯏꯄꯥꯗꯒꯤ ꯑꯣꯖꯥꯁꯤꯡꯗꯒꯤ ꯑꯩꯈꯣꯏꯅ ꯀꯣꯔ꯭ꯁ ꯅꯥꯏꯅ ꯀꯣꯔ꯭ꯁꯀꯨꯝꯕ ꯑꯃ ꯇꯝꯃꯀꯥꯟꯗꯁꯨ ꯐꯪꯏ